ꯑꯥ ꯅꯍꯥꯟꯒꯤꯗꯣ ꯀꯃꯥꯏꯅ ꯍꯜꯂꯣ ꯇꯥꯏꯌꯦ ꯇꯥꯏꯌꯦ ꯅꯍꯥꯟꯒꯤꯗꯣ ꯀꯃꯥꯏꯅ ꯇꯧꯔꯁꯤꯒꯦ ꯃꯈꯥ ꯆꯠꯊꯕꯁꯦ

ꯑꯥ

ꯎꯝ

ꯎꯝ ꯂꯝꯕꯤ ꯄꯔꯦꯡꯒꯤꯗꯣ ꯑꯥ ꯑꯥ

ꯑꯥ ꯍꯣꯏ ꯌꯥꯏ ꯑꯗꯣ

ꯑꯃ ꯈꯤꯇꯪ ꯍꯥꯞꯄꯤꯔꯤꯕ ꯑꯣ ꯑꯣ

ꯑꯥ ꯑꯥ ꯑꯗꯣ ꯅꯍꯥꯟꯤ ꯑꯋꯥꯠꯄ ꯑꯉꯧꯕ ꯃꯈꯥ ꯂꯧꯒꯅꯦꯅ ꯍꯥꯏꯒꯤꯕꯗꯣ ꯑꯗꯨꯗꯤ ꯀꯌꯥꯃꯨꯛ ꯂꯧꯔꯒꯦ ꯔꯣꯁ ꯑꯉꯧꯕ ꯋꯥꯏꯠ ꯔꯣꯁ ꯈꯔ ꯂꯧꯒꯅꯤ ꯍꯥꯏꯒꯤꯕꯗꯣ ꯑꯗꯨꯗꯣ ꯀꯌꯥꯝ ꯂꯧꯔꯒꯦꯕ

ꯑꯥ ꯃꯤꯛꯁ ꯇꯧꯗꯕꯤꯗꯅꯦ ꯑꯥ ꯃꯤꯛꯁ ꯇꯧꯗꯕꯤꯗ ꯔꯦꯠꯅ ꯔꯦꯠꯀꯤ ꯑꯃ ꯑꯣꯏꯍꯜꯂꯒ ꯋꯥꯏꯠꯅ ꯋꯥꯏꯠꯀꯤ ꯁꯥꯏꯠ ꯑꯃ ꯑꯣꯏꯕ ꯑꯗꯨꯗꯤ ꯑꯗꯨꯅ ꯐꯖꯔꯣꯏꯗ꯭ꯔꯣ

ꯑꯥ ꯎꯝ

ꯎꯝ ꯀꯩꯅꯣꯗꯤ ꯑꯩꯈꯣꯏꯒꯤ ꯅꯍꯥꯟ ꯑꯩꯈꯣꯏꯅ ꯁꯟꯐ꯭ꯂꯥꯋꯥꯔ ꯈꯔꯁꯨ ꯂꯧꯁꯦ ꯑꯗꯨ ꯂꯧꯁꯤꯔꯥ ꯍꯥꯏꯕꯒꯤ ꯈꯔ ꯈꯟꯅꯩꯗꯅ ꯑꯗꯣ ꯅꯍꯥꯟꯒꯤ ꯑꯗꯨ ꯀꯃꯥꯏꯅ ꯇꯧꯔꯦ ꯑꯗꯨꯏ ꯃꯇꯥꯡꯗꯨꯅ

ꯎꯝ

ꯑꯗꯨ ꯎ ꯆꯥꯔꯥꯁꯦ ꯍꯥꯏꯗꯤ ꯀꯌꯥꯃꯨꯛ ꯂꯧꯔꯒ ꯌꯥꯈꯤꯅꯤ

ꯌꯥꯏ ꯌꯥꯏ ꯑꯗꯨ ꯌꯥꯏꯌꯦ

ꯑꯩꯅ ꯎ ꯆꯥꯔꯥ ꯍꯥꯏꯁꯤꯅꯅꯦ ꯀꯩꯅꯣꯅꯤꯗ ꯃꯈꯣꯏꯒꯤ ꯃꯄꯥꯟꯒꯤ ꯕꯣꯗꯔ ꯍꯥꯏꯇꯔꯦꯀꯣ ꯑꯗꯣꯝ ꯃꯈꯥ ꯊꯪꯕꯒꯤꯗꯣ ꯑꯗꯣꯝꯗ ꯍꯥꯏꯗꯤ ꯈ꯭ꯋꯥꯏ ꯃꯇꯥꯏ ꯑꯣꯏꯒꯤꯕꯗꯣ ꯑꯗꯨꯗ ꯈꯔ ꯁꯨꯝ ꯍꯪꯆꯤꯠ ꯂꯥꯡꯅꯕ ꯈꯔ ꯍꯥꯞꯁꯦ ꯍꯥꯏꯕ ꯍꯣꯏ ꯍꯣꯏ

ꯍꯣꯏ ꯍꯣꯏ

ꯀꯩꯅꯣ ꯇꯧꯕꯗꯤ ꯑꯗꯨꯒ ꯂꯦꯕꯦꯟꯗꯔ ꯐ꯭ꯂꯥꯋꯥꯔꯗꯣ ꯑꯗꯨꯁꯨ ꯈꯔ ꯂꯧꯁꯤꯔꯥ

ꯑꯥ ꯑꯥ ꯑꯩꯅ ꯃꯦꯔꯤꯒꯣꯜꯒꯨꯝꯕ ꯑꯗꯒꯤ ꯂꯥꯕꯦꯟꯗꯔ ꯁꯨꯝꯕꯗꯁꯨ ꯑꯣꯀꯦ ꯑꯣꯀꯦ ꯍꯣꯏ ꯍꯧꯔꯤꯉꯩꯗ ꯑꯩꯅ ꯑꯉꯧꯕ ꯑꯍꯦꯟꯕ ꯈꯔ ꯍꯥꯞꯅꯤꯡꯕ

ꯑꯌꯥꯝꯕ ꯁꯔꯨꯛꯇꯤ ꯑꯗꯨꯝ ꯂꯣꯏꯁꯜꯂꯕꯅꯦꯕ

ꯑꯧ ꯃꯤ ꯈꯔ ꯊꯨꯅꯕ ꯀꯩꯅꯣ ꯇꯧꯔꯁꯤ ꯂꯦꯕꯔ ꯈꯔ ꯍꯥꯞꯆꯤꯟꯕꯗꯤ ꯑꯣ ꯑꯣꯀꯦ ꯑꯣꯀꯦ ꯎꯝ ꯎꯝ

ꯑꯥ ꯐꯝꯕꯝꯗꯨ ꯇꯤꯀꯦꯠꯀꯤ ꯐꯝꯕꯝ ꯈꯣꯄꯝꯒꯤꯗꯨ ꯁꯦꯝꯕ ꯈꯔꯗꯤ ꯑꯗꯨꯝ ꯂꯣꯏꯁꯜꯂꯕ ꯅꯠꯇ꯭ꯔꯣ

ꯍꯣꯏ ꯐꯖ ꯐꯖꯕ ꯏꯪ ꯆꯤꯡꯕ

ꯍꯣꯏ ꯑꯥ ꯑꯣ ꯐꯔꯦ ꯐꯔꯦ ꯑꯗꯨꯗꯤ ꯂꯩ ꯈꯔ ꯂꯩ ꯈꯔ ꯑꯣꯗꯔ ꯇꯧꯔꯒ ꯌꯥꯔꯤꯒꯩ ꯊꯨꯅ ꯂꯣꯏꯁꯤꯟꯅꯕ ꯇꯧꯔꯁꯦ ꯍꯣꯏ ꯍꯣꯏ

ꯍꯣꯏ ꯍꯣꯏ ꯐꯔꯦ ꯐꯔꯦ ꯑꯗꯨꯗꯤ ꯀꯩꯅꯣ ꯇꯧꯔꯁꯦ ꯊꯝꯖꯔꯒꯦ ꯍꯣꯏ ꯄꯥꯎ ꯐꯥꯎꯅꯔꯁꯤ